ꯑꯩꯈꯣꯏꯒꯤ ꯁꯤꯒꯤ ꯑꯣꯏꯅ ꯆꯠꯅꯕꯤꯒꯤ ꯑꯣꯏꯅ ꯃꯁꯥꯟꯅꯁꯤꯡ ꯍꯥꯏꯔꯒꯗꯤ ꯑꯩꯈꯣꯏ ꯅꯍꯥꯟꯋꯥꯏ ꯃꯩꯇꯩ ꯏꯄꯥ ꯏꯄꯨ ꯍꯥꯛꯇꯛꯇꯒꯤ ꯆꯠꯅꯔꯛꯄ ꯃꯩꯍꯩꯔꯣꯜ ꯂꯥꯏꯁꯤꯡꯒꯤ ꯍꯥꯛꯇꯛꯇꯒꯤ ꯆꯠꯅꯔꯛꯄ ꯃꯁꯥꯟꯅꯁꯤꯡꯒꯤ ꯃꯅꯨꯡꯗ ꯑꯩꯈꯣꯏ ꯃꯨꯛꯅꯥ ꯁꯒꯣꯜ ꯀꯥꯡꯖꯩ ꯑꯃꯗꯤ ꯃꯨꯛꯅꯥ ꯂꯝꯖꯦꯟ ꯑꯁꯤꯒꯨꯝꯕꯁꯤ ꯑꯗꯨꯗꯩ ꯑꯩꯈꯣꯏ ꯀꯥꯡ ꯁꯥꯟꯅꯕꯒꯨꯝꯕ ꯑꯗꯨꯗꯩ ꯆꯩꯇꯦꯛ ꯀꯣꯠꯄꯤ ꯁꯥꯟꯅꯕꯁꯨ ꯑꯁꯨꯝꯕꯁꯤ ꯃꯁꯥꯟꯅꯁꯤꯡ ꯑꯁꯤ ꯑꯩꯈꯣꯏꯒꯤ ꯂꯝꯗꯝ ꯑꯁꯤꯗ ꯅꯍꯥꯟꯋꯥꯏ ꯏꯄꯥ ꯏꯄꯨ ꯍꯥꯛꯇꯛꯇꯒꯤ ꯆꯠꯅꯗꯨꯅ ꯂꯥꯛꯏ ꯃꯁꯤꯅ ꯀꯩꯗꯧꯍꯜꯂꯤ ꯍꯥꯏꯕ ꯃꯇꯝꯁꯤꯗ ꯑꯩꯈꯣꯏꯒꯤ ꯑꯩꯈꯣꯏꯒꯤ ꯃꯅꯤꯄꯨꯔ ꯑꯁꯦ ꯍꯥꯏꯕꯗꯤ ꯑꯩꯈꯣꯏꯒꯤ ꯍꯥꯏꯗꯤ ꯁꯛꯇꯝꯁꯤꯡ ꯑꯁꯤ ꯑꯩꯈꯣꯏ ꯃꯥꯂꯦꯝꯒꯤ ꯃꯐꯝ ꯈꯨꯗꯤꯡꯃꯛꯇ ꯃꯁꯥꯟꯅꯁꯤꯡ ꯑꯁꯤꯅ ꯁꯛ ꯇꯥꯛꯏ ꯑꯗꯨꯒ ꯃꯁꯥꯟꯅꯁꯤꯡ ꯑꯁꯤ ꯁꯥꯟꯅꯕ ꯃꯇꯝꯗ ꯑꯩꯈꯣꯏꯁꯤ ꯌꯥꯝꯅ ꯊꯤꯅ ꯅꯨꯉꯥꯏ ꯃꯔꯝꯗꯤ ꯅꯍꯥꯟꯋꯥꯏ ꯑꯩꯈꯣꯏ ꯏꯄꯥ ꯏꯄꯨ ꯍꯥꯛꯇꯛꯇꯒꯤ ꯌꯥꯝꯅ ꯍꯥꯏꯗꯤ ꯂꯥꯏꯒꯤ ꯍꯥꯛꯇꯛꯇꯒꯤ ꯍꯥꯏꯇꯥꯔꯦ ꯃꯩꯇꯩ ꯑꯩꯈꯣꯏꯒ ꯁꯥꯒꯣꯟꯅꯔꯒ ꯂꯥꯛꯄ ꯃꯁꯥꯟꯅꯁꯤꯡ ꯑꯁꯤ ꯑꯣꯏꯔꯛꯄꯅ ꯃꯔꯝ ꯑꯣꯏꯔꯒ ꯃꯆꯥ ꯃꯁꯨ ꯑꯩꯈꯣꯏꯅ ꯃꯁꯥꯟꯅꯁꯤꯡ ꯑꯁꯤ ꯃꯨꯠꯇꯅꯕ ꯑꯩꯈꯣꯏꯒꯤ ꯏꯄꯥ ꯏꯄꯨꯁꯤꯡ ꯑꯁꯤꯒꯤ ꯃꯇꯧ ꯇꯝꯖꯔꯒ ꯃꯁꯥꯟꯅꯁꯤꯡ ꯑꯁꯤ ꯁꯥꯟꯅꯕ ꯃꯇꯝꯗ ꯑꯗꯨꯛꯀꯤ ꯃꯇꯤꯛ ꯅꯨꯡꯁꯤ ꯑꯃꯗꯤ ꯑꯗꯨꯛꯀꯤ ꯃꯇꯤꯛ ꯅꯨꯡꯉꯥꯏ ꯑꯗꯨꯒ ꯍꯧꯖꯤꯛ ꯃꯨꯛꯅꯥ ꯍꯥꯏꯕ ꯃꯁꯥꯟꯅ ꯑꯁꯤ ꯃꯤ ꯑꯅꯤ ꯁꯥꯟꯅꯩ ꯑꯗꯨꯒ ꯃꯁꯤꯒꯤ ꯃꯁꯥꯟꯅꯁꯤꯡ ꯑꯁꯤ ꯁꯥꯟꯅꯕꯗ ꯌꯥꯝꯅ ꯗꯤꯁꯤꯄ꯭ꯂꯤꯟ ꯑꯣꯏꯕ ꯍꯥꯏꯇꯥꯔꯦ ꯃꯁꯛ ꯁꯥꯟꯅꯔꯣꯏ ꯑꯅꯤꯗꯨꯕꯨ ꯑꯩꯈꯣꯏꯒꯤ ꯁꯥꯎꯅꯗꯕꯤ ꯌꯥꯝꯅ ꯗꯤꯁꯤꯄ꯭ꯂꯤꯟ ꯑꯣꯏꯅ ꯑꯩꯈꯣꯏꯒꯤ ꯄꯥꯡꯒꯜ ꯑꯩꯈꯣꯏꯒꯤ ꯄꯥꯡꯒꯜ ꯍꯥꯏꯇꯥꯔꯦ ꯑꯩꯈꯣꯏꯒꯤ ꯂꯩꯔꯤꯕ ꯄꯥꯡꯒꯜꯁꯤꯡ ꯑꯁꯤ ꯄꯨꯊꯣꯛꯅꯔꯒ ꯃꯌꯥꯝ ꯃꯥꯡꯗ ꯀꯅꯥꯅ ꯍꯦꯟꯅ ꯀꯟꯕꯒꯦ ꯍꯥꯏꯕꯒꯤ ꯑꯩꯈꯣꯏꯒꯤ ꯎꯠꯄ ꯍꯩꯊꯣꯏ ꯁꯤꯡꯊꯣꯏꯕ ꯑꯩꯈꯣꯏꯒꯤ ꯃꯈꯣꯡ ꯃꯈꯨꯠ ꯁꯤꯡꯕ ꯑꯗꯨꯗꯧꯗꯤ ꯂꯧꯁꯤꯡ ꯂꯩꯕ ꯑꯁꯤꯒꯨꯝꯕꯁꯤ ꯃꯌꯥꯝ ꯃꯃꯥꯡꯗ ꯎꯊꯣꯛꯍꯜꯂꯤ ꯑꯃꯗꯤ ꯑꯩꯈꯣꯏꯒꯤ ꯁꯒꯣꯜ ꯀꯥꯡꯖꯩ ꯁꯥꯟꯅꯕꯁꯤꯅ ꯀꯩꯗꯧꯍꯜꯂꯤ ꯍꯥꯏꯕ ꯃꯇꯝꯗ ꯑꯩꯈꯣꯏꯒꯤ ꯋꯥꯈꯜ ꯂꯧꯁꯤꯡ ꯑꯗꯨꯛꯀꯤ ꯃꯇꯤꯛ ꯆꯪꯍꯜꯂꯤ ꯑꯗꯨꯒ ꯑꯩꯈꯣꯏꯒꯤ ꯍꯥꯟꯅꯗꯒꯤ ꯂꯩꯖꯔꯛꯂꯕ ꯑꯩꯈꯣꯏꯒꯤ ꯃꯁꯥꯟꯅ ꯏꯄꯥ ꯏꯄꯨ ꯍꯥꯛꯇꯛꯇꯒꯤ ꯁꯥꯟꯅꯔꯛꯂꯕ ꯑꯩꯈꯣꯏ ꯄꯣꯂꯣ ꯁꯒꯣꯜ ꯀꯥꯡꯖꯩꯁꯤꯡ ꯑꯁꯤ ꯁꯒꯣꯜꯁꯤꯡ ꯑꯁꯤꯁꯨ ꯌꯣꯛꯈꯠꯄꯗ ꯑꯩꯈꯣꯏ ꯁꯒꯣꯜ ꯀꯥꯡꯖꯩ ꯑꯁꯤ ꯁꯥꯟꯅꯕ ꯁꯤꯅ ꯑꯗꯨꯛꯀꯤ ꯃꯇꯤꯛ ꯆꯥꯎꯅ ꯃꯇꯦꯡ ꯄꯥꯡꯉꯤ ꯍꯥꯏꯕꯗꯤ ꯑꯁꯤꯒꯨꯝꯕ ꯃꯁꯥꯟꯅꯁꯤꯡ ꯃꯨꯠꯈꯤꯕ ꯇꯥꯔꯗꯤ ꯑꯩꯈꯣꯏꯒꯤ ꯅꯍꯥꯟꯋꯥꯏ ꯍꯥꯛꯇꯛꯇꯒꯤ ꯂꯩꯖꯔꯛꯂꯕ ꯑꯩꯈꯣꯏꯒꯤ ꯁꯒꯣꯜꯁꯤꯡ ꯑꯁꯤꯁꯨ ꯃꯨꯠꯈꯤꯕꯒꯤ ꯈꯨꯗꯣꯡ ꯆꯥꯕ ꯆꯥꯎꯅ ꯂꯩ ꯑꯗꯨꯅ ꯑꯩꯈꯣꯏ ꯃꯈꯣꯏꯁꯨ ꯀꯟꯕꯗ ꯑꯩꯈꯣꯏ ꯃꯁꯥꯟꯅꯁꯤꯡ ꯑꯁꯤꯅ ꯑꯗꯨꯛꯀꯤ ꯃꯇꯤꯛ ꯃꯇꯦꯡ ꯄꯥꯡꯉꯤ ꯑꯗꯨꯒ ꯀꯥꯡ ꯁꯥꯟꯅꯕ ꯍꯥꯏꯅ ꯂꯩꯔꯤꯁꯤꯁꯨ ꯑꯩꯈꯣꯏꯒꯤ ꯊꯥꯏꯅꯒꯤ ꯑꯩꯈꯣꯏꯒꯤ ꯂꯩꯈꯤꯗ꯭ꯔꯕ ꯍꯥꯏꯇꯥꯔꯦ ꯂꯥꯏꯑꯣꯏꯈ꯭ꯔꯕ ꯑꯩꯈꯣꯏ ꯏꯄꯥ ꯏꯄꯨꯁꯤꯡ ꯑꯗꯨ ꯅꯤꯡꯁꯤꯡꯕꯗ ꯃꯁꯥꯟꯅꯁꯤꯡ ꯑꯁꯤꯅ ꯑꯗꯨꯛꯀꯤ ꯃꯇꯤꯛ ꯈꯨꯗꯣꯡ ꯆꯥꯍꯜꯂꯤ